ꯑꯩꯅ ꯍꯦꯟꯅ ꯏꯕ ꯄꯥꯝꯃꯤꯁꯤꯗꯤ ꯍꯧꯖꯤꯛ ꯑꯩꯈꯣꯏ ꯃꯤꯑꯣꯏꯕꯅ ꯎꯃꯪ ꯋꯥꯃꯪ ꯌꯥꯝ ꯀꯣꯛꯊꯣꯛꯂꯒ ꯏꯁꯤꯡ ꯃꯥꯏꯁꯤꯡꯗ ꯑꯃꯣꯠꯄ ꯃꯌꯥꯝ ꯑꯗꯩ ꯑꯃꯣꯠꯄ ꯃꯌꯥꯝ ꯑꯃ ꯄꯤꯕꯁꯤ ꯅꯨꯡꯉꯥꯏꯇꯦ ꯑꯗꯨꯅ ꯑꯗꯨꯒꯤ ꯃꯔꯝꯗ ꯏꯕ ꯄꯥꯝꯃꯤ